ꯈꯣꯡꯗ꯭ꯔꯨꯝ ꯁꯦꯕꯣꯠ ꯁꯤꯁꯦ ꯌꯥꯝ ꯃꯔꯨ ꯑꯣꯏꯅ ꯊꯥꯏ ꯌꯨꯝꯗ ꯑꯃꯗꯤ ꯑꯩꯈꯣꯏꯒꯤ ꯐꯥꯝꯁꯤꯡꯗ ꯍꯥꯏꯔꯤꯕ ꯈꯣꯡꯗ꯭ꯔꯨꯝ ꯈꯣꯡꯗ꯭ꯔꯨꯝꯒꯨꯝꯕ ꯁꯦꯕꯣꯠꯀꯨꯝꯕꯁꯦ ꯑꯩꯈꯣꯏ ꯃꯅꯤꯄꯨꯔꯗꯁꯨ ꯌꯥꯝꯅ ꯄꯥꯝꯅ ꯃꯌꯥꯝꯅ ꯁꯤꯖꯤꯟꯅꯕ ꯆꯥꯅꯕ ꯄꯣꯠ ꯑꯃꯁꯨ ꯑꯣꯏꯕ ꯑꯗꯨꯒ ꯃꯁꯤꯁꯤꯡꯁꯤꯅ ꯑꯩꯈꯣꯏꯒꯤ ꯐꯥꯔꯃꯔ ꯑꯩꯈꯣꯏꯗꯗꯤ ꯑꯩꯈꯣꯏꯒꯤ ꯄ꯭ꯔꯗꯛꯁꯨ ꯌꯥꯝ ꯄꯨꯊꯣꯛꯄ ꯑꯃꯗꯤ ꯏꯟꯀꯝꯁꯨ ꯌꯥꯝ ꯖꯦꯅꯔꯦꯠ ꯇꯧꯕ ꯄꯣꯠ ꯑꯣꯏꯕꯩ ꯃꯔꯝꯅ ꯑꯩꯈꯣꯏ ꯁꯤ ꯁꯤꯖꯤꯟꯅꯩ